ꯍꯂꯣ ꯀꯅꯥ ꯑꯥꯎ ꯑꯥꯎ ꯃꯥꯅꯦ ꯅꯦꯠꯋꯥꯛꯁꯦ ꯌꯥꯝ ꯅꯨꯡꯉꯥꯏꯇꯦ ꯄꯠ ꯄꯠ ꯇꯠꯂꯦ ꯑꯥꯎ ꯇꯥꯏꯌꯦ ꯇꯥꯏꯌꯦ ꯑꯥꯎ ꯑꯥꯎ ꯐꯪꯒꯅꯤ ꯂꯣꯏ ꯐꯪꯒꯅꯤ ꯑꯥꯎ ꯑꯣ ꯀꯦꯖꯤꯁꯨ ꯑꯣꯜꯂꯤ ꯑꯗꯒꯤ ꯄꯤꯁ ꯑꯣꯏꯅ ꯂꯧꯖꯒꯦꯁꯨ ꯑꯗꯨꯝ ꯂꯧꯏ ꯀꯌꯥꯝ ꯂꯧꯕꯤꯒꯗꯕꯅꯣ

ꯑꯧ ꯏꯁꯇꯤꯜꯒꯤꯗꯣ

ꯑꯩꯈꯣꯏ ꯑꯩ ꯀꯩꯅꯣꯝꯇ ꯍꯥꯏꯖꯒꯦꯕꯀꯣ ꯁꯤꯁꯦ ꯑꯃꯨꯛꯇꯪ ꯂꯧꯒꯗ꯭ꯔ ꯅꯠꯇ꯭ꯔꯒꯅ ꯊꯥ ꯈꯨꯗꯤꯡꯒꯤ ꯑꯗꯨꯝ ꯂꯧꯒꯗ꯭ꯔ ꯃꯔꯨꯞ ꯑꯣꯏꯅ ꯇꯧꯕꯤꯕ꯭ꯔ ꯀꯃꯥꯏ ꯇꯧꯕꯅꯣ

ꯑꯣ ꯑꯩ ꯍꯥꯏꯅ ꯃꯔꯨꯞ ꯑꯣꯏꯅ ꯊꯥ ꯈꯨꯗꯤꯡꯒꯤ ꯂꯧꯗꯧꯕ ꯑꯣꯏꯔꯒꯗꯤ ꯈꯔ ꯇꯥꯗꯣꯏꯅꯦꯕꯀꯣ ꯑꯗꯨꯅꯅꯦ ꯑꯗꯨ ꯍꯣꯏ ꯑꯗꯨꯝ ꯂꯧꯒꯦ ꯂꯥꯛꯄꯤꯌꯨ ꯑꯗꯨꯝ ꯂꯥꯛꯄꯤꯌꯨ ꯌꯥꯅꯤ ꯑꯗꯨꯝ

ꯑꯗꯨꯗꯣ ꯑꯩꯈꯣꯏꯅ ꯀꯣꯔꯐꯨ ꯑꯃ ꯀꯩꯅꯣ ꯇꯧꯕ ꯌꯣꯟꯕ ꯃꯇꯝꯗ ꯂꯨꯄꯥ ꯆꯅꯤꯄꯥꯜ ꯌꯥꯡꯈꯩ ꯆꯃꯥꯄꯜ ꯑꯗꯨꯃꯥꯏꯅ ꯑꯗꯨꯝ ꯌꯣꯜꯂꯦ

ꯑꯩꯈꯣꯏꯗꯤ ꯀꯩꯅꯣꯅꯤ ꯗꯨꯀꯥꯟꯅꯤꯅ ꯅꯨꯡꯇꯤꯒꯤꯗꯤ ꯍꯥꯡꯉꯦ ꯑꯗꯣ ꯄꯣꯠ ꯂꯩꯕꯁꯦ ꯑꯩꯈꯣꯏꯒꯤ ꯅꯨꯃꯤꯠ ꯈꯒ ꯊꯕꯥꯟ ꯐꯕ ꯍꯥꯏꯇꯥꯔꯦꯅꯦꯀꯣ ꯑꯗꯨꯒꯨꯝꯕꯗꯅ ꯈꯔ ꯍꯦꯟꯅ ꯑꯗꯨꯝ ꯆꯤꯜꯂꯦ ꯑꯗꯨ ꯅꯠꯇꯕꯗꯁꯨ ꯑꯗꯨꯝ ꯅꯨꯡꯇꯤꯒꯤꯗꯤ ꯍꯥꯡꯉꯦꯕꯀꯣ ꯑꯗꯣ ꯈꯔ ꯀꯩꯅꯣ ꯌꯦꯡꯉꯒ ꯑꯗꯨꯝ ꯂꯥꯛꯄꯤꯔꯣ ꯙꯨꯞ ꯊꯥꯕꯒꯤꯗꯨꯔꯣ ꯂꯣꯏ ꯑꯪ ꯊꯝꯖꯩꯌꯦ ꯂꯣꯏ ꯑꯩꯈꯣꯏꯒꯤ ꯌꯨꯝ ꯑꯃ ꯄꯥꯟꯕꯒꯤ ꯑꯩꯈꯣꯏꯒꯤ ꯂꯨꯍꯣꯡꯕꯗ ꯆꯪꯕ ꯃꯄꯣꯠ ꯃꯆꯩꯁꯤꯡꯁꯦ ꯑꯩꯈꯣꯏ ꯂꯣꯏꯅ ꯊꯝꯖꯔꯦ ꯐꯛꯇꯒꯤ ꯍꯧꯅ ꯑꯗꯨꯝ ꯂꯣꯏꯅ ꯐꯛꯐꯧ ꯌꯥꯎꯔꯦ ꯑ ꯐꯛ ꯉꯥꯔꯨꯕꯥꯛ ꯂꯨꯍꯣꯡꯕꯗ ꯆꯪꯏꯗꯅꯀꯣ ꯑꯗꯨ ꯂꯣꯏꯅ ꯉꯥꯔꯨꯕꯥꯛ ꯑꯗꯩ ꯂꯣꯏꯅ ꯐꯪꯖꯔꯦ

ꯑꯥꯎ

ꯑꯗꯣ ꯑꯗꯨꯗꯨ ꯄꯣꯠꯇꯤ ꯑꯐꯕ ꯂꯩ ꯄꯨꯈꯝ ꯑꯃꯗ ꯆꯥꯃ ꯌꯥꯡꯈꯩ ꯄꯤꯕꯁꯨ ꯂꯩ ꯑꯗꯣ ꯑꯩꯈꯣꯏꯒꯤ ꯃꯈꯜ ꯃꯈꯜꯁꯦ ꯃꯤꯑꯣꯏꯕꯁꯦ ꯋꯥꯈꯜ ꯃꯥꯟꯅꯗꯦꯗꯅꯀꯣ ꯑꯗꯨ ꯈꯤꯇꯪ ꯍꯟꯊꯕ ꯄꯥꯝꯃꯤ ꯃꯌꯥꯏ ꯄꯥꯝꯃꯤ ꯑꯍꯦꯟꯕ ꯄꯥꯝꯃꯤ ꯍꯥꯏꯕ ꯁꯤꯒꯨꯝꯕ ꯃꯌꯥꯝ ꯂꯩꯕꯅꯤꯅ ꯑꯩꯈꯣꯏꯗ ꯄꯣꯠꯁꯦ ꯌꯦꯡꯉꯒ ꯃꯈꯟ ꯃꯈꯟ ꯃꯈꯟꯁꯦ ꯊꯝꯃꯦ ꯑꯗꯨꯒ ꯃꯣꯏꯅ ꯑꯄꯥꯝꯕꯗꯣ ꯑꯗꯨꯝ ꯈꯜꯂꯒ ꯃꯣꯏꯒꯤꯁꯨ ꯈꯔ ꯇꯥꯅ ꯑꯗꯨꯝ ꯁꯥꯔꯒ ꯑꯩꯈꯣꯏꯁꯨ ꯌꯥꯝ ꯇꯣꯡꯗꯕꯤꯗ ꯈꯤꯇꯪꯕꯨ ꯐꯪꯍꯧꯔꯗꯤꯅ ꯈꯜꯂꯒ ꯑꯩꯈꯣꯏꯁꯨ ꯑꯗꯨꯝ ꯌꯣꯟꯖꯩ ꯍꯥꯏꯇꯥꯔꯦ ꯍꯣꯏ ꯍꯣꯏ ꯃꯥꯏ ꯃꯥꯏ ꯀ꯭ꯋꯥꯂꯤꯇꯤꯗꯤ ꯍꯣꯏ ꯍꯣꯏ ꯀ꯭ꯋꯥꯂꯤꯇꯤ ꯑꯐꯕꯁꯦ ꯌꯥꯝ ꯐꯕ ꯂꯩ ꯍꯣꯏ ꯂꯩꯔꯤꯉꯩ ꯈꯤꯇꯪ ꯐꯅ ꯂꯩꯕꯅꯗꯤ ꯐꯩ ꯑꯥꯎ ꯍꯣ ꯍꯣ ꯍꯣꯏ ꯂꯥꯛꯄꯤꯌꯣ ꯁꯣꯏꯗꯅ ꯂꯥꯛꯄꯤꯌꯣ ꯑꯩ ꯁꯣꯝꯒꯤ ꯌꯦꯡꯉꯒ ꯃꯃꯜꯗꯣ ꯁꯣꯏꯗꯅ ꯁꯥꯖꯒꯅꯤ ꯑꯩꯒꯤ ꯇꯣꯡꯕ ꯇꯣꯡꯗꯕ ꯍꯌꯦꯡ ꯀꯁꯇꯃꯔ ꯃꯈꯜꯁꯦ ꯑꯅꯧ ꯑꯅꯧꯕ ꯂꯥꯛꯄꯁꯤ ꯌꯥꯝ ꯅꯨꯡꯉꯥꯏꯖꯩꯌꯦ ꯁꯨꯃꯥꯏꯅ ꯐꯣꯟꯒ ꯇꯧꯕꯤꯔꯛꯄꯁꯦ ꯌꯥꯝ ꯅꯨꯡꯉꯥꯏꯖꯩ ꯑꯥ ꯑꯣꯍꯣ ꯑꯣ ꯂꯥꯛꯄꯤꯔꯣ ꯂꯥꯛꯄꯤꯔꯣ ꯑꯗꯨꯗꯤ ꯑꯥꯎ ꯌꯥꯔꯦ ꯌꯥꯔꯦ